ꯍꯜꯂꯣ ꯑꯣꯃꯤꯀꯥ ꯅꯠꯇ꯭ꯔꯣ ꯅꯨꯡꯉꯥꯏꯔꯤꯕ꯭ꯔꯣ ꯀꯥꯃꯥꯏ ꯇꯧꯔꯤꯒꯦ ꯆꯥꯛ ꯏꯁꯤꯡ ꯆꯥꯔꯕꯣ ꯑꯩ ꯑꯩ ꯀꯨꯏꯗ꯭ꯔꯤ ꯊꯣꯛꯂꯛꯄ ꯃꯁꯤ ꯃꯔꯤ ꯃꯉꯥꯅꯤꯃꯨꯛꯇ ꯉꯥꯏꯔꯤꯗ ꯆꯥꯛ ꯏꯁꯤꯡ ꯆꯥꯔꯕꯣ ꯊꯦꯡꯅꯗꯕꯁꯨ ꯀꯨꯏꯔꯦ ꯎꯅꯗꯕꯁꯨ ꯀꯨꯏꯔꯦ ꯀꯥꯃꯥꯏꯅ ꯇꯧꯁꯤꯒꯦ ꯅꯣꯡꯃ ꯄꯨꯟꯁꯤꯗꯅ ꯑꯗꯨꯒ ꯀꯣꯏꯕꯒꯤ ꯄ꯭ꯔꯣꯒꯥꯝ ꯑꯃ ꯁꯤꯟꯁꯤ ꯀꯩꯅꯣ ꯑꯗꯨ ꯀ꯭ꯋꯥꯊꯥ ꯕꯤꯂꯦꯁꯇꯨ ꯌꯥꯝ ꯅꯨꯡꯉꯥꯏ ꯌꯥꯝ ꯐꯖꯩꯅꯁꯨ ꯍꯥꯏ ꯎꯁꯣꯏ ꯀꯩꯀꯥꯁꯨ ꯌꯥꯝ ꯍꯣꯡꯉꯦꯅ ꯍꯥꯏ ꯑꯗꯨꯗꯣ ꯂꯩꯁꯨ ꯂꯩꯕ ꯑꯣꯏꯅ ꯀꯣꯏꯕ ꯑꯣꯏꯅ ꯆꯠꯂꯨꯔꯁꯤꯗꯅ ꯍꯟꯗꯛ ꯁꯟꯗꯦ ꯆꯠꯁꯤꯜꯂꯁꯤꯔꯣ ꯑꯩꯈꯣꯏ ꯑꯃ ꯑꯅꯤ ꯍꯧꯅꯔꯒ ꯑꯗꯨꯝ ꯆꯠꯂꯨꯔ ꯂꯣꯏꯔꯦ ꯀꯩꯅꯣ ꯄꯥꯎ ꯐꯥꯎꯅꯔꯒꯅꯦ ꯑꯩꯅꯁꯨ ꯑꯗꯨꯝ ꯄꯥꯎꯗꯣ ꯍꯥꯏꯔꯛꯑꯒꯦ ꯑꯗꯨꯒ ꯑꯩꯈꯣꯏ ꯖꯥꯔꯥ ꯈꯣꯏ ꯖꯦꯟ ꯈꯣꯏ ꯇꯧꯔꯒ ꯑꯩꯈꯣꯏ ꯃꯈꯩ ꯍꯧꯅꯔꯒ ꯑꯗꯨꯝ ꯁꯟꯗꯦ ꯅꯨꯃꯤꯠꯇ ꯁꯣꯏꯗꯕꯤꯗ ꯆꯠꯂꯒ ꯆꯠꯅꯕ ꯇꯧꯔꯁꯤ ꯑꯗꯣ ꯑꯥꯗ ꯆꯥꯛꯁꯨ ꯑꯗꯨꯝ ꯆꯥꯔꯨꯔꯁꯦ ꯆꯥꯛ ꯁꯤꯜꯂꯒ ꯌꯦꯟ ꯑꯣꯏꯅ ꯑꯗꯨꯝ ꯆꯥꯔꯁꯤ ꯃꯌꯥꯝ ꯀꯃꯟ ꯑꯣꯏꯅ ꯆꯥꯕ ꯌꯥꯕ ꯀꯩꯅꯣ ꯑꯗꯨꯝ ꯒꯥꯔꯤꯗꯨ ꯑꯩꯈꯣꯏ ꯒꯥꯔꯤꯁꯨ ꯂꯩꯗ ꯑꯗꯨꯒ ꯑꯗꯨꯝ ꯇꯧꯔꯒ ꯆꯠꯂ ꯂꯣꯏꯔꯦ ꯑꯗꯨꯒ ꯁꯣꯏꯗꯕꯤꯗ ꯑꯗꯨꯝ ꯆꯠꯂꯁꯤ ꯄꯥꯎ ꯐꯥꯎꯅꯔꯁꯤ ꯇꯥꯏꯃꯤꯡꯗꯨ ꯇꯧꯔꯒ ꯀꯣ ꯄꯩꯁꯥꯗꯨ ꯑꯗꯨꯝ ꯀꯌꯥꯅꯣ ꯂꯤꯁꯤꯡ ꯑꯃꯔ ꯑꯅꯤꯔ ꯑꯗꯨꯝ ꯈꯔ ꯈꯔ ꯇꯧꯔꯒ ꯑꯗꯨꯝ ꯈꯥꯏꯅꯔꯒ ꯆꯠꯂꯁꯤ ꯌꯥꯔꯦ

ꯍꯣꯏ ꯍꯣꯏ ꯎꯝ ꯐꯔꯦ ꯐꯔꯦ ꯊꯝꯃꯦ